ꯍꯜꯂꯣ ꯍꯜꯂꯣ ꯍꯥꯏꯕꯤꯌꯨ ꯍꯥꯏꯕꯤꯌꯨ ꯍꯥꯏꯕꯤꯌꯨ ꯂꯩꯌꯦ ꯂꯩꯌꯦ ꯑꯩꯈꯣꯏ ꯆꯨꯔꯥꯆꯥꯟꯄꯨꯔꯗ ꯇꯞ ꯅꯨꯡꯉꯥꯡꯕ ꯍꯥꯏꯕꯗꯤ ꯇꯞꯀꯤ ꯕꯣꯜ ꯁꯥꯟꯅꯐꯝ ꯑꯃ ꯂꯩꯌꯦ ꯌꯥꯝ ꯅꯨꯡꯉꯥꯏꯕ ꯃꯐꯝ ꯑꯩꯒꯤ ꯏꯅꯥꯛꯇ ꯂꯩꯌꯦ ꯑꯗꯣ ꯅꯈꯣꯏ ꯃꯤ ꯀꯌꯥꯝ ꯁꯥꯟꯅꯗꯣꯏꯅꯣ

ꯑꯗꯣ ꯑꯩꯈꯣꯏ ꯑꯩꯁꯨ ꯌꯥꯎꯒꯦ ꯑꯩꯈꯣꯏ ꯃꯤ ꯃꯤ ꯃꯔꯤ ꯃꯉꯥ ꯑꯗꯨꯝ ꯐꯖꯅ ꯑꯩꯈꯣꯏ ꯑꯗꯨꯝ ꯁꯥꯟꯅꯔꯁꯨ ꯌꯥꯏꯌꯦ ꯂꯩꯌꯦ ꯂꯩꯌꯦ ꯑꯗꯣ ꯄꯩꯁꯥꯗꯤ ꯑꯩꯈꯣꯏꯒꯤ ꯇꯞꯁꯤ ꯁꯥꯟꯅꯕꯗ ꯂꯨꯄꯥ ꯂꯤꯁꯤꯡ ꯑꯃꯃꯝ ꯂꯧꯋꯦ ꯃꯤ ꯑꯃꯃꯝꯗ ꯐ꯭ꯔꯤ ꯑꯣꯏꯅ ꯃꯐꯝꯗꯨ ꯌꯥꯝ ꯅꯥꯜꯂꯤ ꯌꯥꯝ ꯅꯨꯡꯉꯥꯏ ꯀꯥꯎꯕ ꯑꯩ ꯏꯁꯥꯁꯨ ꯌꯥꯎꯗꯣꯏꯅꯤ ꯀꯩꯗꯧꯉꯩꯒꯨꯝꯕ ꯁꯥꯟꯅꯁꯤꯒꯦ ꯑꯣ ꯐꯔꯦ ꯐꯔꯦ ꯁꯣꯏꯗꯅ ꯂꯥꯛꯄꯤꯌꯣꯀꯣ ꯑꯗꯨꯒ ꯁꯥꯟꯅꯔꯁꯤꯀꯣ ꯍꯣ ꯐꯔꯦ ꯐꯔꯦ ꯑꯗꯨꯗꯤ ꯊꯝꯖꯔꯒꯦ